ꯊꯥꯔꯇꯤꯟ ꯖꯨꯂꯥꯏ ꯅꯥꯏꯟꯇꯤꯟ ꯑꯩꯠꯇꯤ ꯑꯩꯠ ꯐꯦꯕꯋꯥꯔꯤ ꯇꯨ ꯊꯥꯎꯖꯟ ꯅꯥꯏꯟ ꯇꯨ ꯃꯦ ꯇꯨ ꯊꯥꯎꯖꯟ ꯊꯥꯔꯇꯤꯟ ꯇ꯭ꯋꯦꯟꯇꯤ ꯁꯕꯦꯟ ꯖꯅꯋꯥꯔꯤ ꯇꯨ ꯊꯥꯎꯖꯟ ꯇ꯭ꯋꯦꯟꯇꯤ ꯇꯨ ꯑꯥꯒꯁ ꯅꯥꯏꯟꯇꯤꯟ ꯁꯕꯦꯟꯇꯤ ꯐꯥꯏꯚ